ꯍꯧꯈꯤꯕ ꯆꯍꯤ ꯈꯔ ꯑꯁꯤꯗ ꯚꯥꯔꯠꯀꯤ ꯑꯦꯟꯇꯔꯇꯦꯟꯃꯦꯟ ꯏꯟꯗꯁꯇ꯭ꯔꯤ ꯑꯁꯤ ꯑꯗꯨꯛꯀꯤ ꯃꯇꯤꯛ ꯆꯥꯎꯅ ꯑꯍꯣꯡꯕ ꯂꯥꯛꯏ ꯑꯩꯈꯣꯏꯅ ꯍꯥꯟꯅ ꯕ꯭ꯂꯦꯛ ꯍ꯭ꯋꯥꯏꯠꯇ ꯌꯦꯡꯅꯔꯝꯕ ꯁꯤꯡ ꯑꯗꯨ ꯍꯧꯖꯤꯛꯇꯤ ꯀꯂꯔꯗ ꯂꯣꯏꯅ ꯌꯦꯡꯅꯔꯦ ꯑꯃꯁꯨꯡ ꯂꯩꯕꯥꯛ ꯑꯁꯤꯗ ꯈ꯭ꯋꯥꯏꯗꯒꯤ ꯄꯥꯝꯅ ꯃꯃꯤꯡ ꯆꯠꯄ ꯑꯦꯟꯇꯔꯇꯦꯟꯃꯦꯟ ꯍꯥꯏꯔꯒꯗꯤ ꯑꯦꯛꯁꯟ ꯐꯤꯂꯝ ꯒꯦꯝꯁ ꯑꯦꯟ ꯏꯁꯄꯣꯔꯠ ꯇ꯭ꯔꯦꯗꯤꯁꯟ ꯑꯃꯁꯨꯡ ꯀꯜꯆꯔꯒꯤ ꯃꯔꯝꯗ ꯅꯩꯅꯕ ꯐꯤꯂꯝꯁꯤꯡ ꯌꯥꯝꯅ ꯍꯦꯟꯅ ꯄꯥꯝꯅ ꯌꯦꯡꯅꯩ